ꯑꯩꯅ ꯈ꯭ꯋꯥꯏ ꯄꯥꯝꯖꯕ ꯃꯅꯤꯄꯨꯔꯤ ꯋꯥꯍꯩ ꯑꯗꯨꯗꯤ ꯎꯍꯩ ꯄꯥꯟꯕ ꯎꯄꯥꯜꯅ ꯃꯔꯨ ꯂꯨꯛꯏ ꯍꯥꯏꯕ ꯑꯁꯤꯅꯤ ꯑꯩꯅ ꯍꯥꯏꯔꯤꯕ ꯋꯥꯍꯩ ꯄꯔꯦꯡ ꯑꯁꯤ ꯄꯥꯝꯕꯒꯤ ꯃꯔꯝꯗꯤ ꯄꯥꯎꯔꯧ ꯑꯁꯤ ꯑꯩꯈꯣꯏ ꯃꯤꯑꯣꯏꯕꯗ ꯌꯥꯝ ꯃꯔꯤ ꯂꯩꯅꯩ ꯑꯃꯗꯤ ꯃꯁꯤꯅ ꯑꯩꯈꯣꯏ ꯃꯤꯑꯣꯏꯕꯒꯤ ꯃꯤꯁꯛ ꯑꯃꯒꯤ ꯂꯝꯆꯠ ꯁꯥꯖꯠꯄꯨ ꯇꯥꯛꯏ ꯁꯝꯅ ꯍꯥꯏꯔꯕꯗ ꯀꯅꯥꯒꯨꯝꯕ ꯒ꯭ꯌꯥꯟ ꯂꯧꯁꯤꯡ ꯌꯥꯝ ꯂꯩꯕ ꯂꯥꯏꯔꯤꯛ ꯂꯥꯏꯁꯨ ꯍꯩꯕ ꯅꯠꯇ꯭ꯔꯒ ꯄꯩꯁꯥ ꯄꯥꯏꯕ ꯃꯤꯅ ꯃꯍꯥꯛ ꯑꯁꯤ ꯍꯩ ꯈꯪꯉꯤ ꯍꯥꯏꯕꯁꯤ ꯄꯥꯛ ꯎꯠꯊꯣꯛꯇꯦ ꯃꯇꯥꯡ ꯃꯇꯝ ꯆꯥꯅ ꯃꯍꯥꯛꯀꯤ ꯒ꯭ꯌꯥꯟ ꯂꯧꯁꯤꯡ ꯑꯗꯨ ꯁꯤꯖꯤꯟꯅꯩ ꯑꯗꯨꯕꯨ ꯈꯔꯁꯨ ꯈꯪꯕ ꯐꯖꯅꯁꯨ ꯈꯪꯗꯕ ꯀꯅꯥꯒꯨꯝꯕ ꯑꯃꯗꯤ ꯃꯍꯥꯛ ꯑꯁꯤ ꯍꯩ ꯈꯪꯉꯤ ꯍꯥꯏꯕ ꯑꯁꯤ ꯃꯤꯌꯥꯝ ꯃꯥꯡꯗ ꯌꯥꯝ ꯎꯠꯊꯣꯛꯏ ꯃꯍꯥꯛꯅ ꯎꯠꯊꯣꯛꯂꯕꯁꯨ ꯃꯤꯌꯥꯝꯅ ꯃꯍꯥꯛꯄꯨ ꯃꯒꯨꯟ ꯂꯩꯅ ꯎꯗꯦ ꯍꯣꯏ ꯑꯩꯁꯤ ꯃꯅꯤꯄꯨꯔꯤ ꯂꯣꯜ ꯈꯪꯕ ꯑꯃ ꯑꯣꯏꯅ ꯆꯥꯎꯊꯣꯛꯆꯩ ꯃꯔꯝꯗꯤ ꯑꯩ ꯑꯁꯤ ꯃꯅꯤꯄꯨꯔꯗ ꯄꯣꯛꯆꯕꯅꯤ ꯑꯩꯒꯤ ꯏꯃꯥ ꯂꯣꯜꯗꯤ ꯃꯅꯤꯄꯨꯔꯤꯅꯤ ꯃꯅꯤꯄꯨꯔꯤ ꯂꯣꯜ ꯑꯁꯤꯕꯨ ꯌꯣꯛꯈꯠꯄ ꯍꯥꯏꯕꯁꯤ ꯑꯩꯒꯤ ꯏꯊꯧꯗꯥꯡ ꯑꯃꯅꯤ ꯈꯟꯖꯩ